ꯍꯜꯂꯣ ꯁꯥꯔ ꯒꯨꯗ ꯏꯕꯤꯅꯤꯡ ꯁꯥꯔ ꯑꯩ ꯑꯩ ꯏꯁꯥꯁꯦ ꯍꯧꯖꯤꯛ ꯍꯧꯖꯤꯛ ꯑꯩ ꯊꯕꯛ ꯇꯧꯕꯁꯦ ꯑꯩ ꯈꯔ ꯀꯨꯏꯈ꯭ꯔꯦꯕꯀꯣ ꯁꯥꯔ ꯑꯩ ꯊꯕꯛꯁꯨ ꯐꯖꯅ ꯇꯧꯖꯔꯦ ꯑꯗꯨꯅ ꯅꯪ ꯈꯔ ꯌꯥꯔꯗꯤ ꯑꯩꯒꯤ ꯄꯦꯁꯦ ꯏꯟꯀ꯭ꯔꯤꯃꯦꯟ ꯈꯔ ꯍꯥꯞꯄꯤꯕ ꯌꯥꯒꯗ꯭ꯔꯥ ꯁꯥꯔ ꯍꯣꯏ ꯍꯣꯏ ꯁꯥꯔ ꯌꯥꯝ ꯍꯔꯥꯎꯌꯦ ꯑꯩ ꯂꯣꯏꯅ ꯑꯗꯨꯁꯨ ꯇꯧꯖꯔꯒꯦ ꯁꯥꯔ ꯑꯗꯨꯗꯤ ꯌꯥꯝ ꯍꯔꯥꯎꯋꯦꯀꯣ ꯑꯩ ꯊꯦꯡ ꯌꯨ ꯁꯥꯔ ꯑꯗꯨ ꯑꯆꯪꯕ ꯃꯈꯩꯁꯦ ꯁꯥꯔ ꯅꯪ ꯑꯗꯨꯝ ꯂꯣꯏ ꯍꯥꯏꯔꯛꯑꯣ ꯑꯗꯨꯒ ꯑꯩꯅ ꯑꯗꯨꯝ ꯍꯥꯞꯆꯔꯛꯀꯦ ꯁꯥꯔ

ꯑꯣ ꯊꯦꯡ ꯌꯨ ꯁꯥꯔ